ꯑꯥ ꯃꯥꯅꯦ ꯃꯥꯅꯦ ꯍꯥꯏꯕꯤꯌꯣ

ꯀꯥꯏꯕ ꯍꯥꯏꯁꯦ ꯖꯁ ꯊꯥꯒꯠꯄꯗ ꯄꯨꯔꯥ ꯀ꯭ꯔꯦꯛ ꯆꯠꯄꯗꯨꯔ ꯅꯠꯇ꯭ꯔꯒ ꯖꯁ ꯃꯩ ꯊꯥꯒꯠꯄꯗ ꯌꯥꯗꯕꯤꯗꯨꯔꯣ ꯄꯨꯔꯥ ꯃꯝꯃ ꯂꯩꯑꯕ ꯏꯁꯀ꯭ꯔꯤꯟꯁꯦ ꯑꯣ ꯑꯗꯨꯗꯤ ꯅꯪ ꯏꯁꯀ꯭ꯔꯤꯟꯁꯦ ꯀꯔꯝꯕ ꯂꯦꯞꯇꯣꯞꯅꯣ ꯀꯥꯏꯔꯤꯁꯦ ꯁꯦꯕꯦꯟꯇꯤꯟ ꯏꯟꯁꯀꯤꯗꯣ ꯑꯣꯏꯒꯗ꯭ꯔꯥ ꯀꯃꯥꯏꯇꯧꯕ ꯑꯣꯏꯅꯤ ꯁꯦꯕꯦꯟꯇꯤꯟ ꯏꯟꯁ ꯅꯥꯏꯟꯇꯤꯟ ꯏꯟꯁ ꯑꯗꯨꯃꯥꯏꯅ ꯂꯩꯕꯗꯣ ꯁꯥꯏꯖꯇꯤ ꯈꯪꯒꯗ꯭ꯔꯥ ꯑꯣꯀꯦ ꯁꯦꯕꯦꯟꯇꯤꯟ ꯏꯟꯁꯀꯤ ꯑꯣꯏ ꯑꯗꯨꯒ ꯀꯩꯅꯣ ꯂꯦꯞꯇꯣꯞꯁꯦ ꯀꯔꯤ ꯕ꯭ꯔꯥꯟꯅꯣ ꯑꯩꯆ ꯄꯤꯒꯤꯅꯦꯕ ꯑꯗꯣ ꯁꯣꯝꯒꯤꯁꯦ ꯂꯦꯞꯇꯣꯞꯀꯤ ꯑꯀꯣꯔꯗꯤꯡꯂꯤ ꯀꯔꯤ ꯍꯥꯏꯅꯤ ꯕ꯭ꯔꯥꯟꯒꯤ ꯑꯣꯏꯔꯗꯤꯕ ꯑꯩꯆ ꯄꯤꯒꯤ ꯑꯣꯏꯅ ꯏꯁꯀ꯭ꯔꯤꯟꯗꯣ ꯁꯤꯜꯂꯣ ꯁꯤꯟꯁꯦ ꯍꯥꯏꯔꯗꯤ ꯈꯤꯇꯪꯗꯤ ꯄꯩꯁꯥ ꯈꯤꯇꯪ ꯇꯥꯡꯅꯦꯕ ꯑꯗꯨꯒ ꯔꯦꯒꯨꯂꯔ ꯖꯦꯅꯦꯔꯤꯛ ꯍꯥꯏꯒꯗ꯭ꯔꯥ ꯑꯗꯨꯝ ꯃꯥꯔꯀꯦꯠꯇ ꯐꯪꯕ ꯑꯦꯅꯤ ꯕ꯭ꯔꯥꯟꯒꯤ ꯖꯦꯅꯏꯔꯤꯛ ꯑꯣꯏꯕ ꯕ꯭ꯔꯥꯟꯒꯤ ꯏꯁꯀ꯭ꯔꯤꯟꯒꯤ ꯍꯥꯞꯁꯦ ꯍꯥꯏꯔꯗꯤ ꯈꯤꯇꯪ ꯃꯃꯟꯗꯤ ꯈꯔ ꯇꯥꯒꯅꯤ ꯑꯗꯣ ꯀꯔꯝꯕꯗ ꯄꯥꯝꯃꯤ ꯎꯝ ꯑꯣꯔꯤꯖꯤꯅꯦꯜꯒꯤ ꯑꯣꯔꯤꯖꯤꯅꯦꯜꯒꯤꯁꯦ ꯁꯦꯕꯦꯟꯇꯤꯟ ꯏꯟꯁꯇ ꯍꯥꯞꯄꯁꯦ ꯑꯔꯥꯎꯟ ꯀꯩꯅꯣ ꯂꯤꯁꯤꯡ ꯃꯉꯥꯒꯤ ꯑꯗ꯭ꯋꯥꯏꯗ ꯂꯩꯅꯤꯕ ꯑꯗꯨꯒ ꯀꯩꯅꯣ ꯁꯔꯕꯤꯁ ꯆꯥꯔꯖ ꯌꯥꯎꯗꯕꯤꯗ ꯑꯗꯨꯒ ꯀꯩꯅꯣ ꯁꯣꯝꯗ ꯀꯩꯅꯣ ꯖꯦꯅꯦꯔꯤꯛ ꯍꯥꯏꯒꯗ꯭ꯔ ꯑꯗꯨꯒꯤ ꯕ꯭ꯔꯦꯟ ꯌꯥꯎꯗꯕꯤ ꯋꯤꯗꯥꯎꯠ ꯕ꯭ꯔꯦꯟꯗꯣ ꯑꯣꯏꯔꯗꯤ ꯂꯤꯁꯤꯡ ꯑꯅꯤ ꯆꯥꯝꯃꯉꯥ ꯆꯥꯇ꯭ꯔꯨꯛ ꯑꯗꯨꯃꯥꯏꯅ ꯆꯪꯗꯧ ꯃꯥꯜꯂꯦ ꯗꯤꯁꯀꯥꯎꯟꯄꯨꯗꯤ ꯑꯈꯣꯏ ꯌꯦꯡꯁꯦ ꯀꯩꯅꯣ ꯕ꯭ꯔꯦꯟꯗꯨꯗ ꯂꯩꯔꯦꯕ ꯕ꯭ꯔꯦꯟ ꯈꯔꯒꯤꯗꯤ ꯀꯩꯅꯣ ꯗꯤꯁꯀꯥꯎꯟ ꯈꯤꯇꯪ ꯇꯥꯕꯥ ꯌꯥꯏ ꯈꯔ ꯕ꯭ꯔꯥꯟ ꯑꯩꯆ ꯄꯤꯒꯨꯝꯕꯁꯤꯁꯨ ꯈꯤꯇꯪꯗꯤ ꯇꯥꯕ ꯌꯥꯏ ꯑꯇꯣꯞꯄ ꯕ꯭ꯔꯦꯟ ꯈꯔꯁꯨ ꯂꯩ ꯇꯥꯕ ꯁꯨꯡꯌꯥ ꯌꯥꯗꯕ ꯑꯣꯜꯃꯣꯁ ꯀꯩꯍꯥꯏꯅꯤ ꯀꯣꯁꯇ ꯄꯤꯕꯒ ꯆꯞ ꯃꯥꯅꯔꯦꯕ ꯁꯣꯝ ꯁꯥꯏꯗꯇꯒꯤ ꯑꯗꯣ ꯑꯩꯈꯣꯏꯒꯤ ꯁꯔꯕꯤꯁ ꯆꯥꯔꯖꯇ ꯈꯣꯇꯪꯗꯤ ꯌꯦꯡꯕ ꯌꯥꯏꯀꯣ ꯑꯗꯨꯗꯒꯤ ꯍꯦꯟꯕꯗꯤ ꯌꯥꯝ ꯀꯟꯅ ꯌꯦꯡꯕ ꯉꯝꯗꯦ ꯑꯗꯣ ꯌꯦꯡꯉ ꯌꯦꯡꯗꯔꯗꯤ ꯍꯥꯏꯕꯗꯤ ꯉꯝꯃꯣꯏꯕ ꯀꯩꯅꯣꯗꯣ ꯂꯦꯞꯇꯣꯞꯁꯦ ꯑꯗꯣ ꯅꯣꯔꯃꯜꯂꯤ ꯑꯩꯈꯣꯏ ꯋꯥꯔꯀꯤꯡ ꯗꯦꯁꯦ ꯋꯤꯗꯤꯟ ꯇꯨ ꯗꯦꯁꯇ ꯑꯗꯨꯝ ꯉꯝꯅꯤ ꯑꯗꯣ ꯀꯩꯅꯣꯒꯤ ꯄꯥꯔꯠꯇꯣ ꯐꯪꯕ ꯐꯪꯗꯕꯗꯗꯤ ꯂꯩꯔꯦꯀꯣ ꯑꯗꯣ ꯑꯩꯆ ꯄꯤꯒꯤꯗꯤ ꯑꯗꯨꯝ ꯂꯥꯏꯅ ꯐꯪꯅꯤ ꯑꯗꯨꯝ ꯃꯥꯔꯀꯦꯠꯇ ꯑꯗꯨꯝ ꯐꯪꯕꯅꯤꯅ ꯑꯗꯨꯝ ꯅꯨꯃꯤꯠ ꯅꯤꯅꯤ ꯃꯅꯨꯡꯗ ꯑꯗꯨꯝꯗꯤ ꯌꯥꯒꯗꯧ ꯃꯥꯜꯂꯦ ꯑꯗꯨꯝ ꯈꯔ ꯗꯥꯎ ꯌꯥꯔꯗꯤ ꯋꯤꯗꯤꯟ ꯋꯥꯟ ꯗꯦꯗ ꯑꯗꯨꯝ ꯂꯣꯏꯁꯤꯟꯕ ꯉꯝꯃꯤ ꯉꯝꯗꯧ ꯃꯥꯜꯂꯦ ꯑꯥ ꯌꯥꯔꯅꯤ ꯌꯥꯔꯅꯤ